ꯃꯅꯤꯄꯨꯔꯗꯗꯤ ꯃꯅꯤꯄꯨꯔ ꯏꯃꯥꯂꯣꯟꯁꯤꯅ ꯑꯗꯨꯝ ꯍꯦꯟꯅ ꯑꯗꯨꯝ ꯉꯥꯡꯅꯔꯦ ꯑꯇꯣꯞꯄ ꯃꯔꯣꯜꯁꯤꯡꯗꯨꯗꯤ ꯃꯅꯤꯄꯨꯔꯤꯅꯤꯅ ꯑꯗꯨꯝ ꯑꯇꯣꯞꯄ ꯃꯔꯣꯟ ꯈꯔ ꯉꯥꯡꯉꯒꯁꯨ ꯁꯤꯖꯤꯟꯅꯗ꯭ꯔꯦ ꯄꯥꯎ ꯐꯥꯎꯅ ꯃꯇꯝꯗ ꯃꯅꯤꯄꯨꯔꯤꯁꯤꯅ ꯑꯗꯨꯝ ꯍꯦꯟꯅ ꯅꯨꯡꯉꯥꯏꯖꯔꯦ ꯍꯥꯟꯅꯒꯤ ꯑꯍꯜ ꯂꯃꯟꯁꯤꯡꯅꯁꯨ ꯑꯇꯣꯞꯄ ꯃꯔꯣꯜꯁꯤꯡꯁꯤꯗꯤ ꯌꯥꯝꯅ ꯀꯩꯗꯧꯗꯕꯅꯤꯅ ꯑꯩꯈꯣꯏ ꯏꯃꯥꯂꯣꯟꯁꯤꯗꯅ ꯍꯦꯟꯅ ꯑꯗꯨꯝ ꯄꯥꯎ ꯐꯥꯎꯅꯔꯦ ꯉꯥꯡꯅꯕꯗꯁꯨ ꯁꯤꯅ ꯂꯣꯏꯅ ꯈꯪꯅꯔꯦ